ꯃꯅꯤꯄꯨꯔꯤ ꯂꯣꯟꯅ ꯑꯇꯣꯞꯄ ꯂꯣꯟꯁꯤꯡꯕꯨ ꯆꯥꯎꯈꯠꯄꯗ ꯌꯥꯝꯅ ꯆꯥꯎꯅ ꯏꯊꯤꯜ ꯄꯤꯔꯕ ꯌꯥꯏ ꯃꯗꯨꯗꯤ ꯑꯇꯣꯞꯄ ꯂꯣꯟꯁꯤꯡꯒꯤ ꯐꯖꯕ ꯃꯁꯛ ꯂꯩꯖꯔꯕꯁꯨ ꯉꯜꯂꯤꯉꯩ ꯃꯇꯝꯗꯒꯤ ꯃꯅꯤꯄꯨꯔꯤ ꯂꯣꯟꯕꯨ ꯂꯝꯗꯝ ꯂꯝꯗꯝ ꯑꯁꯤꯗ ꯃꯔꯨ ꯑꯣꯏꯅ ꯇꯣꯉꯥꯟ ꯇꯣꯉꯥꯟꯕ ꯀꯥꯡꯂꯨꯞ ꯄꯨꯝꯅꯃꯛꯀꯤ ꯑꯄꯨꯟꯕ ꯂꯣꯟ ꯑꯣꯏꯕ ꯉꯥꯡ ꯅꯔꯛꯀꯦ ꯑꯃꯗꯤ ꯃꯅꯤꯄꯨꯔꯤ ꯂꯣꯟ ꯑꯁꯤ ꯁꯥꯎꯠ ꯏꯁ ꯑꯦꯁꯤꯌꯥꯒꯤ ꯑꯔꯤꯕ ꯂꯣꯟꯁꯤꯡꯒꯤ ꯃꯅꯨꯡꯗ ꯑꯃꯁꯨ ꯑꯣꯏ ꯍꯥꯏꯕꯁꯤꯅꯤ